ꯑꯩ ꯏꯁꯥꯒꯤ ꯑꯣꯏꯅ ꯍꯤꯡꯅꯕꯒꯤ ꯂꯝꯕꯤꯁꯦ ꯐꯤ ꯁꯥꯕꯅ ꯑꯣꯏꯖꯩ ꯑꯗꯣ ꯐꯤ ꯁꯥꯕꯁꯦ ꯌꯥꯝꯅꯗꯤ ꯇꯣꯡꯕ ꯑꯣꯏꯗꯦ ꯑꯗꯨꯕꯨ ꯌꯥꯝꯅ ꯌꯣꯛꯈꯠꯄ ꯑꯗꯨꯒ ꯀꯦꯔꯤꯌꯥꯔꯒꯤ ꯑꯣꯏꯅ ꯂꯝꯕꯤ ꯑꯃꯗꯤ ꯑꯗꯨꯝ ꯑꯣꯏꯖꯩ ꯑꯣꯏꯖꯔꯒꯁꯨ ꯑꯩꯈꯣꯏꯅ ꯋꯥꯔꯤꯕ ꯃꯇꯝꯗꯨꯒ ꯑꯗꯨꯒ ꯐꯪꯉꯤꯕ ꯄꯩꯁꯥꯒ ꯌꯥꯝꯅ ꯆꯥꯅꯗꯕ ꯑꯗꯨꯅ ꯈꯔꯗꯤ ꯋꯥꯕꯗꯤ ꯑꯣꯏꯔꯦ ꯑꯗꯨꯕꯨ ꯍꯤꯡꯗꯕ ꯌꯥꯗꯕꯅꯤꯅ ꯑꯗꯨꯝ ꯐꯤꯁꯥ ꯂꯣꯟꯁꯥ ꯑꯁꯤꯒꯨꯝꯕꯒꯤ ꯃꯔꯝꯗ ꯈꯔ ꯅꯤꯡꯊꯤꯅ ꯀꯨꯞꯅ ꯑꯩꯈꯣꯏꯅ ꯍꯣꯠꯅꯖꯔꯕꯗꯤ ꯑꯗꯨꯝ ꯍꯤꯡꯕꯒꯤ ꯂꯝꯕꯤꯗꯤ ꯐꯤ ꯁꯥꯕꯁꯤꯅ ꯑꯗꯨꯝ ꯑꯣꯏꯌꯦ ꯑꯗꯨꯒ ꯐꯤ ꯁꯥꯕꯁꯤꯅ ꯑꯩꯈꯣꯏꯗ ꯍꯤꯡꯅꯕꯒꯤ ꯂꯝꯕꯤꯗ ꯌꯥꯝꯅ ꯆꯥꯎꯅ ꯑꯗꯨꯝ ꯂꯝꯕꯤ ꯑꯃ ꯄꯤꯕꯤꯕꯗꯣ ꯑꯗꯨꯗꯨꯅ ꯃꯔꯝ ꯑꯣꯏꯔꯒ ꯐꯤ ꯁꯥꯕꯁꯤꯅ ꯌꯥꯝ ꯐꯩ ꯑꯗꯨꯒ ꯌꯣꯛꯈꯠꯄꯤꯕ ꯑꯗꯨꯒ ꯑꯗꯨꯒꯤ ꯂꯝꯕꯤ ꯄꯤꯕꯤꯕ ꯑꯗꯨꯃꯥꯏꯅ ꯇꯧꯔꯒ ꯍꯤꯡꯅꯕꯒꯤ ꯂꯝꯕꯤꯗ ꯑꯆꯧꯕ ꯃꯇꯦꯡ ꯑꯣꯏꯅꯕꯁꯨ ꯐꯤ ꯁꯥꯕ ꯑꯁꯤꯅ ꯑꯗꯨꯝ ꯑꯣꯏ ꯐꯤ ꯁꯥꯕꯗ ꯑꯩꯈꯣꯏꯅ ꯃꯇꯝ ꯌꯥꯝꯅ ꯃꯥꯡꯉꯦ ꯃꯇꯝ ꯃꯥꯡꯂꯒꯁꯨ ꯐꯪꯂꯤꯕ ꯏꯟꯀꯝ ꯂꯥꯛꯂꯤꯕꯗꯨꯅ ꯐꯤꯒꯤ ꯍꯣꯡꯂꯒꯁꯨ ꯑꯗꯨꯅ ꯑꯗꯨꯝ ꯑꯣꯏꯕ ꯌꯥꯕꯒꯤ ꯐꯤꯕꯝ ꯑꯃ ꯑꯗꯨꯝ ꯑꯣꯏꯔꯦ ꯑꯗꯨꯅ ꯌꯥꯔꯤꯕ ꯃꯈꯩ ꯐꯤꯁꯤꯗꯤ ꯑꯩꯈꯣꯏ ꯄꯨꯟꯅ ꯁꯨꯝ ꯁꯥꯔꯒ ꯑꯗꯨꯝ ꯍꯤꯡꯅꯕ ꯍꯣꯠꯅꯕ ꯍꯣꯠꯅꯅꯕ ꯍꯥꯏꯕꯒꯤ ꯃꯔꯝ ꯑꯗꯨꯗ ꯑꯗꯨꯝ ꯐꯤ ꯑꯁꯦ ꯑꯗꯨꯝ ꯁꯥꯔꯒ ꯐꯤꯁꯦ ꯌꯣꯛꯈꯠꯃꯤꯟꯅꯔꯒ ꯍꯤꯡꯅꯕꯒꯤ ꯂꯝꯕꯤ ꯑꯃ ꯑꯗꯨꯝ ꯑꯣꯏꯅꯕ ꯍꯣꯠꯅꯁꯤ ꯑꯗꯨ ꯑꯗꯨꯅ ꯑꯩꯒꯤꯗꯤ ꯑꯩꯒꯤ ꯑꯣꯏꯅꯗꯤ ꯑꯗꯨꯝ ꯐꯤ ꯁꯥꯕ ꯑꯁꯤꯅ ꯍꯤꯡꯅꯕꯒꯤ ꯂꯝꯕꯤ ꯑꯃ ꯑꯗꯨꯝ ꯑꯣꯏꯖꯔꯦ ꯑꯗꯨꯅ ꯐꯤ ꯁꯥꯕꯁꯤ ꯌꯥꯝꯅꯁꯨ ꯑꯩꯉꯣꯟꯗ ꯅꯨꯡꯉꯥꯏꯖꯕ ꯑꯗꯨꯒ ꯐꯤꯁꯤꯅ ꯑꯩꯉꯣꯟꯗ ꯀꯥꯟꯅꯕ ꯃꯌꯥꯝ ꯑꯃ ꯄꯤꯔꯦ